ꯁꯥꯔ ꯀꯤꯡꯁꯟ ꯅꯠꯇ꯭ꯔꯣ ꯁꯤꯕꯣ ꯑꯥ ꯃꯥꯅꯦ ꯃꯥꯅꯦ ꯑꯩ ꯅꯍꯥꯟ ꯑꯩ ꯐꯣꯔꯝꯒꯤ ꯃꯇꯥꯡ ꯍꯪꯉꯝꯕꯗꯣ ꯍꯧꯖꯤꯛꯁꯤꯕꯨ ꯀꯣꯆꯤꯡꯁꯤ ꯄꯨꯡ ꯀꯌꯥꯗꯩ ꯍꯧꯔꯤꯕꯅꯣ

ꯎꯝ ꯑꯌꯨꯛꯀꯤꯁꯤꯕꯨ ꯑꯌꯨꯛꯀꯤꯁꯤꯕꯨ ꯍꯥꯡꯉꯤꯕꯣ ꯍꯧꯖꯤꯛ ꯇꯝꯃꯤꯕ꯭ꯔꯣ ꯍꯣꯏ ꯌꯥꯔꯗꯤ ꯑꯌꯨꯛꯀꯤꯗꯣ ꯌꯥꯎꯅꯤꯡꯕꯒꯤ ꯑꯗꯣ ꯀꯃꯥꯏꯅ ꯄꯩꯁꯥꯅ ꯀꯃꯥꯏ ꯀꯃꯥꯏꯅ ꯑꯦꯗꯃꯤꯁꯟꯅ ꯀꯃꯥꯏꯅ ꯇꯧꯕꯅꯣ ꯍꯥꯏꯕꯗꯨ ꯈꯪꯅꯤꯡꯕꯩ ꯍꯪꯉꯛꯏꯅꯤ

ꯎꯝ ꯎꯝ

ꯑꯣ ꯍꯧꯖꯤꯛꯀꯤ ꯑꯗꯨꯝ ꯄꯩꯁꯥꯗꯨ ꯑꯗꯨꯗ ꯂꯣꯏꯅ ꯌꯥꯎꯔꯦꯕ

ꯑꯗꯣ ꯍꯌꯦꯡꯁꯦ ꯍꯌꯦꯡꯗꯒꯤ ꯑꯗꯨꯝ ꯑꯩ ꯑꯗꯨꯝ ꯌꯥꯎ ꯌꯥꯔꯗꯧ ꯅꯠꯇ꯭ꯔꯣ ꯑꯗꯨꯝ ꯂꯥꯛꯑꯒ

ꯍꯣꯏ ꯍꯣꯏꯁꯦ ꯑꯗꯨꯗꯤ ꯍꯌꯦꯡ ꯑꯩꯈꯣꯏ ꯕꯕꯥꯒ ꯇꯧꯔꯒ ꯂꯥꯛꯑꯒꯦ ꯑꯗ ꯎꯝ ꯍꯣꯏ ꯍꯣꯏ ꯐꯔꯦ ꯐꯔꯦ ꯎꯝ ꯎꯝ